ꯑꯩꯈꯣꯏꯅ ꯐꯨꯠꯕꯣꯜ ꯁꯥꯟꯅꯕ ꯍꯥꯏꯕꯁꯤ ꯌꯥꯝꯅ ꯀꯥꯟꯅꯩ ꯍꯛꯆꯥꯡꯗꯁꯨ ꯀꯥꯟꯅꯕ ꯄꯤ ꯑꯗꯨꯒ ꯃꯤꯁꯤꯡꯗꯁꯨ ꯆꯦꯟꯖ ꯑꯃ ꯌꯥꯝ ꯂꯥꯛꯍꯜꯂꯤ ꯑꯗꯨꯒ ꯏꯁꯥ ꯏꯁꯥꯗꯁꯨ ꯀꯥꯟꯅꯕ ꯑꯣꯏꯍꯜꯂꯤ ꯅꯤꯁꯥ ꯆꯥꯕ ꯑꯗꯒꯤ ꯉꯥꯎꯁꯤꯟꯅꯕ ꯑꯗꯨꯗꯒꯤ ꯐꯠꯇꯕ ꯋꯥꯈꯜ ꯂꯣꯏꯅ ꯊꯥꯗꯣꯛꯍꯜꯂꯤ ꯑꯗꯨꯒ ꯏꯁꯥꯗ ꯌꯥꯝꯅ ꯆꯦꯟꯖ ꯑꯣꯏꯍꯜꯂꯤ ꯌꯥꯝ ꯀꯥꯟꯅꯩ ꯐꯨꯠꯕꯣꯜ ꯍꯥꯏꯕꯁꯤ ꯃꯤ ꯇꯔꯦꯠꯅꯁꯨ ꯁꯥꯟꯅꯕ ꯌꯥꯏ ꯑꯗꯨꯒ ꯇꯔꯥ ꯃꯥꯊꯣꯏꯅꯁꯨ ꯁꯥꯟꯅꯕ ꯌꯥꯏ ꯑꯗꯨꯅ ꯑꯩꯈꯣꯏ ꯏꯁꯄꯣꯔꯠ ꯇꯧꯕ ꯐꯨꯠꯕꯣꯜ ꯍꯥꯏꯕꯁꯤꯅ ꯑꯩꯈꯣꯏꯒꯤ ꯍꯛꯆꯥꯡꯗ ꯆꯦꯟꯖ ꯑꯣꯏꯍꯜꯂꯤ ꯍꯥꯏꯕꯁꯤ ꯔꯦꯁꯄꯦꯛꯁꯨ ꯌꯥꯝꯅ ꯂꯩꯍꯜꯂꯤ ꯑꯗꯨꯒ ꯃꯤꯒꯤ ꯋꯥꯈꯜꯁꯨ ꯑꯐꯕ ꯈꯜꯍꯟꯕ ꯉꯝꯃꯤ ꯃꯤ ꯋꯥꯈꯜ ꯑꯐꯕ ꯈꯜꯂꯝꯅꯤꯅ ꯔꯦꯁꯄꯦꯛ ꯌꯥꯝ ꯂꯩꯍꯜꯂꯤ ꯑꯗꯨꯅ ꯐꯨꯠꯕꯣꯜ ꯁꯥꯟꯅꯕ ꯍꯥꯏꯕꯁꯤꯅ ꯑꯩꯈꯣꯏꯒꯤ ꯍꯛꯆꯥꯡꯗ ꯌꯥꯝ ꯀꯥꯟꯅꯕ ꯑꯃꯁꯨꯡ ꯌꯥꯝ ꯑꯐꯕ ꯒꯦꯝꯁ ꯑꯃ ꯑꯣꯏꯍꯜꯂꯤ ꯃꯤꯁꯤꯡꯗꯁꯨ ꯌꯥꯝꯅ ꯄꯥꯝꯕ ꯑꯃꯁꯨꯡ ꯌꯥꯝꯅ ꯅꯨꯡꯉꯥꯏꯕ ꯏꯁꯄꯣꯔꯠ ꯑꯃ ꯑꯣꯏꯍꯜꯂꯤ ꯃꯤꯁꯤꯡꯅꯁꯨ ꯌꯥꯝꯅ ꯄꯥꯝꯅꯕ ꯌꯦꯡꯅꯕ ꯏꯁꯄꯣꯔꯠ ꯃꯈꯜ ꯑꯃꯅꯤ ꯐꯨꯠꯕꯣꯜ ꯍꯥꯏꯕꯁꯤ ꯐꯨꯠꯕꯣꯜ ꯀꯥꯎꯕꯅ ꯑꯩꯈꯣꯏꯒꯤ ꯍꯛꯆꯥꯡꯗꯁꯨ ꯌꯥꯝꯅ ꯅꯨꯡꯉꯥꯏꯕ ꯑꯃꯁꯨꯡ ꯑꯐꯕ ꯋꯥꯈꯜ ꯆꯦꯜꯍꯟꯕ ꯑꯗꯨꯒꯨꯝꯕ ꯆꯦꯜꯍꯜꯂꯤ ꯃꯤ ꯃꯤ ꯑꯃꯗ ꯋꯥꯈꯜ ꯐꯒꯦ ꯍꯥꯏꯔꯗꯤ ꯐꯨꯠꯕꯣꯜ ꯑꯃꯁꯨꯡ ꯒꯦꯝꯁ ꯑꯗꯨ ꯁꯥꯟꯅꯕ ꯃꯊꯧ ꯇꯥꯏ